ꯑꯩꯈꯣꯏꯒꯤ ꯂꯩꯀꯥꯏꯗ ꯂꯩꯕ ꯑꯅꯥ ꯂꯥꯏꯌꯦꯡꯁꯡꯁꯤꯡ ꯑꯁꯤꯗꯤ ꯑꯔꯨꯕ ꯑꯅꯥꯕ ꯂꯥꯏꯌꯦꯡꯅꯕꯒꯤꯗꯃꯛ ꯃꯇꯤꯛ ꯆꯥꯕ ꯈꯨꯠꯂꯥꯏ ꯂꯩꯇꯦ ꯑꯗꯨꯒ ꯑꯔꯕꯥꯟ ꯑꯦꯔꯤꯌꯥꯗ ꯂꯩꯕ ꯍꯣꯁꯄꯤꯇꯥꯜꯁꯤꯡꯒꯤꯗꯤ ꯑꯔꯨꯕ ꯑꯔꯨ ꯑꯔꯨꯕ ꯑꯅꯥꯕꯁꯤꯡ ꯂꯥꯏꯌꯦꯡꯅꯕꯒꯤꯗꯃꯛ ꯈꯨꯠꯂꯥꯏ ꯃꯇꯤꯛ ꯆꯥꯅ ꯂꯩ